ꯍꯜꯂꯣ ꯃꯥꯟꯅꯦ ꯊꯣꯏꯕꯤ ꯐꯧꯅꯦ ꯑꯩꯈꯣꯏꯒꯤꯗꯤ ꯃꯃꯜ ꯂꯤꯁꯤꯡ ꯑꯃ ꯆꯍꯨꯝ ꯄꯤꯌꯦ ꯑꯇꯩ ꯐꯧꯗꯤ ꯂꯩꯇꯦ ꯑꯣ ꯂꯥꯛꯑꯒ ꯌꯦꯡꯊꯣꯛ ꯌꯦꯡꯁꯤꯟꯗꯨ ꯇꯧꯔꯁꯤ ꯍꯣꯏ ꯂꯥꯛ ꯑꯣ